ꯍꯂꯣ ꯑꯧ ꯇꯥꯏ ꯇꯥꯏ

ꯀꯩꯁꯨ ꯇꯧꯗꯦꯗ ꯁꯨꯝ ꯂꯩꯔꯝꯕꯅꯦ ꯑꯗꯨ ꯁꯔꯝ ꯄꯥꯏꯅꯦꯄꯜ ꯐꯥꯝꯗ ꯆꯠꯂꯨꯁꯤꯔꯣ ꯍꯌꯦꯡꯂ ꯍꯥꯡꯆꯤꯠꯂ ꯍꯦꯛ ꯆꯠꯂ ꯂꯣꯏꯔꯦ ꯀꯩꯅꯣꯅꯦ ꯎꯝ ꯅꯪ ꯅꯨꯄꯤ ꯑꯉꯥꯡꯁꯨ ꯂꯣꯏꯅ ꯄꯨꯔꯛꯎ ꯀꯩꯅꯣ

ꯉꯁꯤ ꯅꯤꯅꯤ ꯍꯨꯝꯅꯤ ꯂꯩꯔꯒ ꯑꯗꯨꯝ ꯍꯌꯦꯡꯂ ꯍꯥꯡꯆꯤꯠꯂ ꯑꯗꯨꯝ ꯆꯠꯂꯁꯦ ꯑꯗꯨ ꯅꯠꯇ꯭ꯔꯒ ꯂꯥꯛꯏꯕ ꯁꯟꯗꯦꯁꯦ ꯁꯤꯗ ꯆꯠꯂꯁꯤꯔꯣ

ꯑꯧ ꯀꯔꯤ ꯑꯧ ꯍꯌꯦꯡ ꯅꯨꯡꯊꯤꯜ ꯑꯗꯨꯝ ꯆꯠꯂꯁꯤꯗ ꯕꯦꯇ꯭ꯔꯤꯗꯣ ꯀꯔꯥꯏ ꯆꯠꯈ꯭ꯔꯕꯅꯣ ꯈꯪꯗꯦꯅꯦ ꯕꯦꯇ꯭ꯔꯤꯗꯣ ꯉꯔꯥꯡꯒꯤꯗꯨꯗꯒꯤ ꯑꯗꯨꯝ ꯄꯨꯟꯕ ꯌꯥꯕ ꯅꯠꯇꯦꯅ ꯍꯥꯏꯔꯤꯅꯦ ꯃꯥꯟꯅꯦ ꯌꯥꯏꯌꯦ ꯑꯥ ꯑꯥ ꯎꯝ ꯎꯝ ꯐꯖꯕꯅꯦ ꯍꯣꯏ ꯌꯥꯝ ꯐꯖꯕꯅꯦ ꯑꯗ ꯑꯩꯁꯨ ꯆꯠꯅꯤꯡꯕꯒꯤ ꯇꯧꯔꯛꯄꯅꯦꯃꯦ ꯎꯝ ꯑꯧ ꯐꯣꯇꯣ ꯀꯔꯤ ꯀꯔꯥ ꯀꯥꯞꯄꯨꯁꯦꯅ ꯇꯧꯕꯅꯤꯗ

ꯍꯥ ꯎꯝ ꯑꯧ ꯂꯩꯇ꯭ꯔꯦꯗ ꯑꯃꯅ ꯑꯉꯥꯡ ꯑꯃꯅ ꯄꯨꯕꯤꯈ꯭ꯔꯦ ꯑꯗꯨ ꯏꯟꯁꯇꯥꯗ ꯐꯦꯁꯕꯨꯛꯇ ꯐꯣꯇꯣ ꯅꯨꯡꯗꯣ ꯊꯥꯒꯠꯇꯕ ꯀꯨꯏꯔꯦ ꯑꯗꯨ ꯊꯥꯒꯠꯅꯕ ꯀꯥꯞꯄꯨꯁꯦ ꯍꯥꯏꯕꯅꯤꯅꯦ ꯆꯠꯊꯣꯛꯎꯁꯤꯅꯦ ꯄꯤꯛꯀꯤꯅꯤꯛ ꯑꯣꯏꯅ ꯑꯧ ꯎꯝ ꯑꯉꯥꯡ ꯅꯨꯄꯤ ꯑꯃ ꯑꯃ ꯑꯅꯥ ꯑꯌꯦꯛ ꯌꯥꯎꯗ꯭ꯔꯣ ꯑꯣ ꯑꯗꯨ ꯅꯣꯡꯃ ꯑꯉꯥꯡ ꯅꯨꯄꯤꯅꯦ ꯅꯨꯄꯤ ꯑꯉꯥꯡ ꯄꯨꯂꯞ ꯆꯠꯂꯁꯤꯔꯣ ꯑꯥ ꯎꯝ ꯎꯝ ꯑꯗꯨ ꯅꯆꯟꯅꯨꯄꯤ ꯂꯨꯍꯣꯡꯅꯤ ꯍꯥꯏꯕꯕꯗꯨ ꯀꯔꯝ ꯀꯥꯟꯗꯅꯣ ꯑꯣ ꯕꯥꯇꯣꯟ ꯏꯟꯚꯥꯏꯇꯦꯁꯟ ꯏꯌꯧ ꯌꯧꯔꯛꯇꯦ ꯀꯃꯥꯏꯕ ꯇꯧꯕꯅꯣ

ꯎꯝ ꯎꯝ ꯎꯝ ꯎꯝ ꯎꯝ ꯌꯥꯏ ꯆꯠꯁꯤ ꯀꯩꯗꯧꯔꯤꯒꯦ ꯍꯧꯖꯤꯛ ꯎꯝ ꯕꯦꯇ꯭ꯔꯤꯗꯨ ꯆꯥ ꯊꯛꯎꯁꯦ ꯍꯥꯏꯌꯨꯅꯦ ꯎꯝ ꯑꯩꯗꯣ ꯅꯨꯄꯤ ꯑꯉꯥꯡꯗꯣ ꯑꯝꯇ ꯌꯦꯡꯗꯦ ꯑꯗꯨ ꯅꯣꯏ ꯑꯗꯥꯏꯗꯨꯗꯒꯤ ꯂꯩꯒꯗ꯭ꯔꯣ ꯎꯝ ꯍꯣꯏꯅꯦ ꯑꯣ ꯑꯥ ꯍꯣꯏꯅꯦ ꯌꯥꯏꯅꯦ ꯌꯥꯏ ꯌꯥꯏ ꯂꯩꯇ꯭ꯔꯦꯗ ꯂꯣꯏꯅ ꯗꯥꯏꯕꯔꯠ ꯇꯧꯊꯣꯛꯈ꯭ꯔꯦ ꯕꯦꯇ꯭ꯔꯤꯗꯣ ꯀꯔꯤꯗ ꯊꯣꯡꯒꯥꯟ ꯑꯗꯥꯏ ꯂꯩꯇ꯭ꯔꯣ ꯕꯦꯇ꯭ꯔꯤ ꯎꯝ ꯍꯌꯦꯡ ꯍꯌꯦꯡ ꯄꯥꯏꯅꯦꯄꯜ ꯐꯥꯝꯒꯤꯗꯣ ꯑꯗꯨ ꯆꯠꯄꯗ ꯕꯦꯇ꯭ꯔꯤꯁꯨ ꯈꯔ ꯄꯨꯕꯤꯒꯤꯁꯤ ꯃꯥꯗꯤ ꯐꯣꯇꯣ ꯕꯤꯗꯤꯑꯣ ꯅꯝꯕ ꯌꯥꯝ ꯄꯥꯝꯕꯅꯤꯅꯦ ꯈꯔ ꯄꯨꯕꯤꯒꯤꯁꯦ ꯍꯥ ꯑꯧ ꯀꯔꯤ ꯁꯔꯝꯒꯤ ꯃꯃꯤꯡ ꯆꯠꯂꯤꯝꯅꯤꯅꯦ ꯑꯗꯨꯒꯤ ꯄꯥꯏꯅꯦꯄꯜ ꯐꯥꯝꯗꯨ ꯅꯪꯕꯣ ꯅꯣꯏ ꯀꯔꯤ ꯂꯥꯏꯟ ꯗꯤꯄꯥꯔꯠꯃꯦꯟꯒꯤ ꯐꯥꯝꯒꯤ ꯀꯔꯤꯒꯤ ꯌꯦꯟꯕꯅꯦꯅ ꯄꯩꯁꯥ ꯀꯟꯅ ꯅꯣꯏꯗꯁꯨ ꯆꯪꯉꯛꯑꯝꯕꯅꯤ ꯑꯦꯟ ꯑꯥꯔ ꯖꯤ ꯑꯦꯁꯀꯤ ꯎꯝ ꯑꯥ ꯑꯗꯨ ꯆꯠꯂꯝꯗꯥꯏꯗ ꯍꯌꯦꯡ ꯄꯥꯎ ꯐꯥꯎꯔꯛꯑꯒꯦ ꯑꯥ ꯑꯗꯨ ꯕꯦꯇ꯭ꯔꯤꯍꯣꯏꯗꯨꯁꯨ ꯅꯪꯅ ꯍꯥꯏꯕꯤꯈ꯭ꯔꯣ ꯑꯧ ꯑꯣ ꯐꯔꯦ ꯑꯗꯨꯗꯤ ꯑ ꯑꯗꯨꯗꯤ ꯊꯝꯃꯒꯦ ꯍꯌꯦꯡꯗꯨ ꯄꯥꯎ ꯐꯥꯎꯔꯛꯑꯒꯦ ꯐꯣꯟ ꯇꯧꯔꯛꯑꯒꯦ ꯎꯝ ꯎꯝ